ꯎꯝ ꯑꯥ ꯇꯥꯏꯌꯦ ꯑꯥ ꯍꯥꯎ ꯑꯥ ꯗꯦꯠ ꯀꯌꯥꯗ ꯑꯣꯏꯕ ꯖꯥꯠꯂꯣ ꯑꯗꯨ ꯄꯨꯡ ꯀꯌꯥꯒꯨꯝꯕꯗ ꯑꯣꯏꯕ꯭ꯔꯥꯀꯣ ꯑꯣ ꯍꯣꯏ ꯑꯗꯨꯗꯤ ꯍꯌꯦꯡꯁꯦ ꯅꯥꯏꯟꯗ ꯑꯣꯏꯔꯁꯨ ꯄꯨꯂꯞ ꯆꯠꯃꯤꯟꯅꯔꯁꯤꯅ ꯏꯃꯥꯟꯅꯕꯤ ꯏꯃꯥꯟꯅꯕꯈꯣꯏ ꯄꯨꯔꯒ ꯎꯝ ꯒꯥꯔꯤꯁꯦ ꯑꯩꯈꯣꯏꯒꯤ ꯑꯣꯏꯔ ꯁꯨꯝ ꯄꯨꯊꯣꯛꯁꯦ ꯑꯗꯨꯒ ꯃꯤ ꯊꯧꯕ ꯊꯧꯕ ꯃꯤ ꯂꯩꯇꯕꯁꯤ ꯅꯨꯄꯥ ꯑꯃ ꯍꯦꯛ ꯀꯧꯔꯒ ꯑꯗꯨꯝ ꯊꯧꯍꯜꯂꯁꯤꯔꯣ ꯌꯥꯕ꯭ꯔꯣ ꯑꯥ ꯍꯣꯏ ꯍꯣꯏ ꯑꯗꯨꯃꯥꯏ ꯇꯧꯕꯅ ꯐꯒꯗꯧ ꯃꯥꯜꯂꯦ ꯍꯣꯏ ꯑꯥ ꯑꯥ ꯑꯥ